ꯑꯩꯈꯣꯏꯅ ꯄꯥꯝꯖꯕ ꯏꯔꯣꯏꯐꯝꯗꯤ ꯇꯨꯔꯦꯜꯅꯤ ꯀꯩꯒꯤꯅꯣ ꯍꯥꯏꯕ ꯃꯇꯝꯗ ꯇꯨꯔꯦꯜꯗ ꯏꯔꯣꯏꯕ ꯃꯇꯝꯗꯗꯤ ꯃꯐꯝꯁꯨ ꯌꯥꯝꯅ ꯆꯥꯎꯏ ꯄꯥꯛ ꯁꯟꯅ ꯁ꯭ꯋꯤꯃꯤꯡ ꯄꯨꯜꯒꯨꯝꯕꯗ ꯏꯔꯣꯏꯕꯗꯤ ꯃꯐꯝꯗꯨ ꯄꯤꯛꯏ ꯑꯗꯨꯒ ꯁꯃꯨꯗ꯭ꯔꯒꯨꯝꯕꯗ ꯇꯨꯔꯦꯜꯒꯨꯝꯕꯗ ꯏꯔꯣꯏꯕ ꯃꯇꯝꯗꯗꯤ ꯌꯥꯝꯅ ꯄꯥꯛ ꯆꯥꯎꯏ ꯌꯥꯝꯅ ꯐ꯭ꯔꯤ ꯑꯣꯏꯅ ꯅꯨꯡꯉꯥꯏꯅ ꯏꯔꯣꯏꯕ ꯉꯝꯃꯤ ꯑꯗꯨꯒ ꯑꯩꯈꯣꯏꯒꯤ ꯃꯅꯥꯛ ꯅꯛꯄꯗ ꯇꯨꯔꯦꯜ ꯂꯩ ꯁꯦꯛꯃꯥꯏ ꯇꯨꯔꯦꯜ ꯆꯦꯜꯂꯤ ꯑꯗꯨꯗ ꯑꯩꯈꯣꯏꯅ ꯑꯉꯥꯡ ꯑꯣꯏꯔꯤꯉꯩ ꯃꯇꯝꯗꯁꯨ ꯑꯗꯨꯝ ꯏꯔꯣꯏꯔꯒ ꯁꯥꯟꯅꯔꯛꯏ ꯑꯗꯨꯅ ꯌꯥꯝꯅꯁꯨ ꯅꯨꯡꯉꯥꯏ ꯑꯍꯥꯡꯕꯗ ꯁꯥꯟꯅꯕꯅ ꯅꯨꯡꯉꯥꯏꯅ ꯇꯨꯔꯦꯜꯗ ꯏꯔꯨꯖꯕ